ꯍꯜꯂꯣ ꯀꯝꯗꯧꯔꯤ

ꯑꯗꯣ ꯇꯥꯃꯣ ꯇꯥꯃꯣꯁꯨ ꯆꯠꯇꯕꯗꯤ ꯀꯨꯏꯔꯦ ꯑꯗꯣ ꯍꯟꯗꯛ ꯆꯠꯂꯨꯁꯦ ꯍꯥꯏꯕ꯭ꯔꯣ ꯑꯣ ꯌꯥꯏꯌꯦ ꯑꯗꯣ ꯗꯦꯠ ꯑꯃꯗꯤ ꯐꯤꯛꯁ ꯂꯦꯞꯄꯁꯦ ꯑꯗꯨꯗ ꯆꯠꯂꯁꯨ ꯆꯠꯂꯁꯤ ꯍꯣꯏ ꯌꯥꯔꯦ ꯌꯥꯔꯦ ꯑꯗꯨꯗꯤ ꯍꯣꯏ ꯍꯌꯦꯡ ꯂꯥꯛꯅꯤꯡꯉꯥꯏ ꯇꯧꯔꯒꯦ ꯇꯧꯒꯗꯕꯁꯦ ꯑꯩꯈꯣꯏꯒꯤ